ꯍꯜꯂꯣ ꯑꯧ ꯃꯥꯅꯦ ꯃꯥꯅꯦ ꯀꯔꯤ ꯄ꯭ꯔꯣꯕ꯭ꯂꯦꯝ ꯂꯩꯔꯦ ꯑꯣ ꯍꯣ ꯑꯣ ꯍꯣꯏ ꯃꯥꯅꯦ ꯃꯥꯅꯦ ꯑꯩꯁꯨ ꯑꯣꯖꯥꯁꯤꯡ ꯑꯇꯣꯞꯄꯅꯁꯨ ꯍꯥꯏꯔꯛꯑꯦ ꯄꯥꯎꯁꯤ ꯇꯥꯔꯦ ꯍꯣꯏ ꯑꯗꯣ ꯁꯥꯔ ꯃꯦꯗꯥꯝꯅ ꯀꯩꯅꯣ ꯇꯧꯕ ꯌꯥꯗꯦ ꯍꯥꯏꯔꯤꯕ ꯑꯉꯥꯡꯁꯤꯡ ꯑꯗꯣ ꯐꯖꯟꯅ ꯌꯦꯡꯁꯤꯜꯂꯣ ꯑꯗꯣ ꯃꯃꯤꯡ ꯃꯊꯥ ꯀꯩꯀꯩꯗꯣ ꯐꯖꯅ ꯍꯥꯏꯔꯣ ꯑꯩꯈꯣꯏꯒꯤ ꯅꯦꯛꯁ ꯅꯦꯛꯁ ꯋꯤꯛꯀꯤ ꯃꯟꯗꯦꯁꯤꯗ ꯑꯩꯈꯣꯏꯒꯤ ꯀꯩꯅꯣ ꯏꯁꯇꯥꯐ ꯃꯌꯥꯝ ꯄꯨꯜꯂꯒ ꯑꯩꯈꯣꯏ ꯁ꯭ꯀꯨꯜꯒꯤ ꯑꯣꯏꯕ ꯃꯇꯥꯡꯗ ꯈꯟꯅꯅꯕ ꯑꯩꯈꯣꯏꯒꯤ ꯑꯋꯥꯠꯄ ꯑꯗꯒꯤ ꯀꯩꯀꯩꯁꯤꯒꯤ ꯃꯇꯥꯡꯗ ꯈꯟꯅꯅꯕ ꯃꯤꯇꯤꯡ ꯂꯩꯕꯅꯦ ꯑꯗꯨꯗ ꯑꯗꯨꯝ ꯄꯨꯈꯠꯁꯦ ꯑꯗꯨꯒ ꯌꯥꯒꯗꯕꯁꯤꯡꯗꯣ ꯃꯃꯥ ꯃꯄꯥ ꯑꯇꯩ ꯀꯧꯔꯒ ꯑꯗꯨꯝ ꯐꯖꯅ ꯍꯥꯏꯅ ꯑꯇꯣꯞꯄ ꯀꯩꯅꯣꯁꯤꯡꯒꯤꯁꯨ ꯍꯥꯏꯗꯤ ꯀꯝꯄ꯭ꯂꯦꯟꯁꯦ ꯈꯔꯗꯤ ꯂꯥꯛꯑꯦ ꯑꯗꯨꯅ ꯑꯗꯨꯝ ꯑꯗꯨꯗ ꯑꯗꯨꯝ ꯍꯥꯏꯗꯤ ꯑꯣꯖꯥ ꯑꯣꯖꯥꯁꯤꯡꯅ ꯐꯣꯡꯗꯣꯛꯅꯤꯡꯕ ꯃꯣꯠꯁꯤꯡꯗꯣ ꯑꯗꯨꯗ ꯐꯣꯡꯗꯣꯛꯄꯤꯌꯣ ꯃꯊꯪꯒꯤ ꯅꯦꯛꯁ ꯃꯟꯗꯦ ꯁ꯭ꯋꯥꯏꯗ ꯃꯤꯇꯤꯡ ꯀꯧꯖꯔꯅꯤ

ꯑꯣ ꯍꯣꯏ ꯍꯣꯏ ꯑꯗꯨꯒꯤ ꯃꯇꯥꯡꯗꯁꯨ ꯑꯩꯈꯣꯏꯒꯤ ꯈꯟꯅꯔꯝꯕꯅꯦ ꯍꯥꯏꯗꯤ ꯍꯧꯖꯤꯛꯇꯤ ꯆꯥꯎꯈꯠ ꯂꯛꯑꯕꯅꯤꯅ ꯑꯣꯖꯥ ꯑꯇꯣꯞꯄ ꯁ꯭ꯀꯨꯜ ꯑꯇꯣꯞꯄꯁꯤꯡꯗꯁꯨ ꯂꯣꯏꯅ ꯋꯥꯏꯠ ꯕꯣꯔꯗ ꯀꯩꯀꯩꯁꯦ ꯂꯣꯏ ꯑꯣꯟꯊꯣꯛꯅꯔꯦ ꯋꯥꯏꯠ ꯕꯣꯔꯗ ꯅꯠꯠꯇ꯭ꯔ ꯏꯁꯃꯥꯔꯠ ꯕꯣꯔꯗꯁꯦ ꯍꯥꯞꯅꯕ ꯑꯗꯨꯅ ꯀꯝꯃꯤꯠꯇꯤꯒꯁꯨ ꯀꯟꯅꯗꯤ ꯇꯥꯅꯔꯤ ꯀꯟꯅ ꯇꯥꯟꯅꯕ ꯍꯥꯏꯁꯦ ꯑꯗꯨꯅ ꯃꯊꯪꯒꯤ ꯑꯩꯈꯣꯏꯒꯤ ꯀꯩꯅꯣꯁꯦ ꯃꯤꯇꯤꯡ ꯏꯁꯇꯥꯐ ꯃꯌꯥꯝꯁꯦ ꯂꯣꯏꯔꯒ ꯏꯁꯇꯥꯐꯅ ꯑꯩꯈꯣꯏꯅ ꯄꯤꯈꯠꯂꯛꯄ ꯈꯣꯠꯂꯛꯄꯁꯤ ꯂꯣꯏꯔꯒ ꯅꯣꯡꯅꯤꯅꯤ ꯂꯩꯔꯒ ꯀꯝꯃꯤꯠꯇꯤꯒꯤ ꯃꯌꯥꯝ ꯄꯨꯂꯞ ꯄꯨꯜꯂꯒ ꯑꯃꯨꯛ ꯃꯤꯇꯤꯡ ꯑꯃꯁꯨ ꯂꯩ ꯑꯁꯤꯗ ꯑꯗꯨꯝ ꯍꯥꯏꯗꯤ ꯄꯨꯈꯠꯅꯕ ꯇꯧꯁꯦ ꯑꯗꯨꯒ ꯍꯥꯏꯗꯤ ꯏꯁꯃꯥꯔꯠ ꯕꯣꯔꯗ ꯇꯥꯛꯅꯕ ꯈꯣꯠꯅꯕ ꯑꯩꯈꯣꯏꯒꯤ ꯁꯤꯒꯤ ꯕ꯭ꯂꯦꯛ ꯕꯣꯔꯗꯁꯤꯒꯤꯗ ꯅꯠꯇꯅ ꯑꯩꯈꯣꯏ ꯁꯃꯥꯔꯠ ꯀ꯭ꯂꯥꯁ ꯑꯃ ꯑꯅꯤ ꯍꯥꯞꯄꯒ ꯀꯝꯄ꯭ꯌꯨꯇꯔ ꯑꯉꯥꯡꯁꯤꯡꯗꯁꯨ ꯚꯤꯖꯨꯋꯦꯜ ꯑꯣꯏꯅ ꯄꯨꯊꯣꯛꯅꯕ ꯈꯣꯠꯅꯕ ꯑꯗꯨꯃꯥꯏꯅ ꯈꯔ ꯍꯥꯏꯗꯤ ꯑꯣꯖꯥꯁꯤꯡꯗꯁꯨ ꯇꯥꯛꯄ ꯑꯉꯥꯡꯁꯤꯡꯗꯁꯨ ꯑꯦꯛꯁꯄꯤꯔꯤꯌꯦꯟꯁ ꯂꯩꯅꯕ ꯁꯨꯃꯥꯏꯅ ꯇꯧꯁꯤꯅꯗꯤ ꯈꯟꯅꯔꯤ ꯑꯗꯨꯅ ꯍꯌꯦꯡ ꯑꯣꯖꯥꯁꯤꯡꯅ ꯑꯗꯨꯝꯕꯒꯤ ꯃꯣꯗꯁꯨ ꯑꯗꯨꯝ ꯐꯣꯡꯗꯣꯛꯅꯤꯡꯕ ꯂꯩꯔꯁꯨ ꯍꯌꯦꯡ ꯃꯤꯇꯤꯡꯁꯤꯗ ꯑꯗꯨꯝ ꯐꯣꯗꯣꯛꯄꯤꯌꯣ ꯈꯣꯠꯂꯣ ꯑꯗꯣ ꯑꯗꯨꯝ ꯀꯩꯅꯣ ꯇꯧ ꯌꯥꯅꯤ ꯑꯗꯨꯒ ꯗꯦꯠ ꯍꯌꯦꯡ ꯀꯃꯤꯡ ꯃꯟꯗꯦꯁꯦ ꯁꯤꯗ ꯑꯣꯖꯥꯁꯤꯡꯒꯤ ꯑꯣꯏꯕ ꯃꯣꯗ ꯃꯈꯩꯁꯦ ꯂꯧꯔꯒ ꯑꯃꯨꯛ ꯅꯨꯃꯤꯠ ꯅꯤꯅꯤꯃꯨꯛ ꯂꯩꯔꯒ ꯑꯩꯈꯣꯏꯒꯤ ꯀꯝꯃꯤꯠꯇꯤ ꯃꯈꯩ ꯄꯨꯂꯞ ꯄꯨꯜꯂꯒ ꯑꯃꯨꯛ ꯃꯤꯇꯤꯡ ꯑꯃꯁꯨ ꯂꯩ ꯁꯤꯗ ꯑꯗꯨꯝ ꯈꯟꯅꯁꯤ ꯃꯌꯥꯝꯗꯣ ꯄꯨꯜꯂꯞ ꯑꯗꯨꯒ ꯁꯤꯒꯤ ꯃꯇꯥꯡꯁꯤꯗꯁꯨ ꯍꯥꯏꯔꯕꯅꯦ ꯑꯗꯨꯝ ꯍꯥꯏꯗꯤ ꯑꯣꯖꯥꯁꯤꯡ ꯑꯇꯣꯞꯄ ꯑꯣꯖꯥ ꯑꯅꯥꯁꯨ ꯑꯗꯨꯝ ꯀꯝꯄ꯭ꯂꯦꯟ ꯇꯧꯔꯛꯄ ꯈꯣꯠꯂꯛꯄ ꯃꯌꯥꯝ ꯂꯩꯈ꯭ꯔꯦ ꯁꯤꯒꯤ ꯃꯇꯥꯡꯁꯤꯗ ꯑꯣꯖꯥ ꯑꯃꯠꯇ ꯅꯠꯇꯦ ꯑꯗꯨꯅ ꯑꯗꯨꯝ ꯍꯥꯏꯇꯥꯔꯦ ꯈꯟꯅꯔꯁꯤ ꯃꯤꯇꯤꯡꯗꯨꯗ ꯑꯗꯨꯅ ꯑꯣꯖꯥꯅ ꯍꯧꯖꯤꯛꯀꯤ ꯃꯤꯇꯤꯡꯁꯤ ꯌꯥꯎꯕꯤꯔꯣ ꯑꯗꯨꯒ ꯏꯁꯇꯨꯗꯦꯟꯅ ꯉꯁꯥꯏ ꯏꯁꯇꯨꯗꯦꯟꯁꯤꯡꯗꯨꯒꯤ ꯂꯤꯁꯁꯤꯡꯗꯨꯁꯨ ꯐꯖꯅ ꯍꯥꯏꯕꯤꯔꯣ ꯑꯗꯨꯒ ꯄꯦꯔꯦꯟꯁ ꯃꯈꯩ ꯀꯩꯀꯩꯁꯦ ꯀꯧꯔꯒ ꯐꯖꯅ ꯋꯥꯔꯤ ꯁꯥꯔꯒ ꯀꯩꯅꯣ ꯀꯟꯇ꯭ꯔꯣꯜ ꯇꯧꯅꯕ ꯇꯧꯔꯁꯤ ꯑꯣꯖꯥ ꯁꯤ ꯈꯛꯇꯔ ꯑꯇꯩ ꯄ꯭ꯔꯣꯕ꯭ꯂꯦꯝ ꯀꯩꯀꯩꯗꯤ ꯂꯩꯕ꯭ꯔ ꯑꯣꯖꯥ ꯀꯔꯝ ꯀꯔꯝ ꯇꯧꯋꯤ ꯀ꯭ꯂꯥꯁ ꯐꯥꯏꯚꯁꯦ ꯀ꯭ꯂꯥꯁ ꯐꯥꯏꯚꯁꯦ ꯈꯤꯇꯪ ꯑꯉꯥꯡ ꯑꯣꯏꯔꯤꯅ ꯇꯧꯕꯅꯦ ꯑꯗꯨ ꯃꯣꯏꯒꯤ ꯀ꯭ꯂꯥꯁ ꯐꯥꯏꯚꯀꯤꯁꯦ ꯑꯉꯥꯡꯁꯤꯡ ꯌꯥꯎꯁꯨ ꯌꯥꯎꯗꯦ ꯑꯗꯨ ꯈꯟꯅꯔꯁꯦ ꯁꯤ ꯄꯣꯠꯁꯦ ꯑꯁꯣꯝ ꯅꯥꯀꯟꯗꯒꯤ ꯁꯥꯇ꯭ꯔꯥꯁꯤꯡꯁꯤꯅ ꯌꯥꯝꯅ ꯃꯤꯡ ꯊꯥꯖꯤꯜ ꯂꯛ ꯑꯣꯏꯗꯕ ꯂꯩꯔꯒꯗꯤ ꯈꯣꯠꯂꯒꯗꯤ ꯁꯤꯒꯤ ꯀꯩꯅꯣꯒꯤꯁꯦ ꯐꯥꯏꯚ ꯇꯩꯁꯨ ꯑꯗꯨꯝ ꯈꯔ ꯌꯥꯎꯅꯤꯡꯕꯁꯤꯡꯗꯣ ꯂꯧꯈꯠꯄ ꯈꯣꯠꯂꯛꯄ ꯑꯗꯨꯝ ꯌꯥꯏ ꯑꯗꯨꯅ ꯁꯤꯒꯤꯃꯇꯥꯡꯁꯤꯗꯤ ꯍꯌꯦꯡ ꯃꯤꯇꯤꯡ ꯂꯣꯏꯔꯕ ꯃꯇꯨꯡꯗ ꯑꯗꯨꯒ ꯃꯤꯡ ꯀꯩꯀꯩ ꯈꯔ ꯄꯤꯁꯤꯜꯂꯕ ꯃꯇꯨꯡꯗ ꯅꯣꯡ ꯅꯤꯅꯤ ꯃꯇꯝ ꯈꯔ ꯂꯩꯔꯒ ꯑꯣꯏꯅ ꯈꯟꯅꯔꯁꯤ ꯎꯝ ꯑꯥ